ꯂꯝꯀꯣꯏꯕꯁꯤꯡꯅ ꯑꯩꯈꯣꯏꯒꯤ ꯃꯅꯤꯄꯨꯔꯒꯤ ꯃꯐꯝꯁꯤꯗ ꯂꯥꯛꯄꯗ ꯃꯈꯣꯏꯒꯤ ꯄꯨꯛꯅꯤꯡ ꯆꯤꯡꯁꯤꯟꯅꯤꯉꯥꯏ ꯑꯣꯏꯕ ꯌꯥꯕ ꯃꯐꯝ ꯈꯔꯒꯤ ꯃꯑꯣꯡ ꯃꯇꯧ ꯋꯥꯔꯤ ꯑꯩ ꯍꯥꯏꯖꯔꯛꯀꯦ ꯑꯩꯈꯣꯏ ꯀꯪꯂꯥ ꯃꯅꯤꯄꯨꯔꯒꯤ ꯀꯪꯂꯥ ꯍꯥꯏꯔꯕꯗꯨ ꯀꯪꯂꯥꯁꯤ ꯑꯩꯈꯣꯏꯅ ꯀꯥꯎꯊꯣꯛꯄ ꯌꯥꯗ꯭ꯔꯕ ꯑꯗꯨꯒꯨꯝꯕ ꯃꯐꯝꯅꯤ ꯃꯁꯤ ꯍꯥꯟꯅꯒꯤ ꯑꯔꯤꯕ ꯃꯇꯝꯒꯤ ꯅꯤꯡꯊꯧꯅ ꯄꯥꯜꯂꯤꯉꯩ ꯃꯇꯝꯗ ꯅꯤꯡꯊꯧꯁꯤꯡꯅ ꯂꯩꯔꯝꯕ ꯑꯗꯨꯝꯕ ꯖꯒꯥꯅꯤ ꯍꯧꯖꯤꯛ ꯃꯈꯣꯏꯒꯤ ꯈꯨꯕꯝ ꯃꯐꯝꯁꯤꯗ ꯂꯩꯔꯤ ꯃꯐꯝꯁꯤ ꯌꯥꯝꯅ ꯆꯦꯛꯁꯤꯟꯅ ꯁꯥꯗꯅ ꯑꯃꯗꯤ ꯃꯄꯥꯟꯗꯒꯤ ꯂꯥꯛꯄ ꯃꯤꯁꯤꯡꯅ ꯌꯦꯡꯕꯗ ꯄꯨꯛꯅꯤꯡ ꯍꯨꯅꯤꯉꯥꯏ ꯑꯣꯏꯕ ꯑꯗꯨꯒꯨꯝꯕ ꯃꯐꯝ ꯑꯣꯏꯅ ꯂꯩꯔꯤ ꯋꯥꯔ ꯁꯤꯃꯤꯇ꯭ꯔꯤ ꯃꯇꯝ ꯑꯃꯗ ꯕ꯭ꯔꯤꯇꯤꯁꯅ ꯄꯥꯜꯂꯤꯉꯩꯗ ꯑꯩꯈꯣꯏꯅ ꯂꯥꯟꯊꯦꯡꯅꯈꯤꯕꯗ ꯁꯤꯈꯤꯕ ꯑꯗꯨꯒꯨꯝꯕ ꯃꯤꯑꯣꯏꯁꯤꯡ ꯃꯐꯝꯁꯤꯗ ꯃꯃꯤꯡ ꯊꯥꯗꯅ ꯊꯝꯂꯤꯕ ꯃꯁꯤ ꯌꯦꯡꯕꯗ ꯅꯨꯡꯉꯥꯏ ꯑꯇꯣꯞꯄꯒ ꯃꯥꯟꯅꯗꯕ ꯑꯅꯧꯕ ꯃꯑꯣꯡ ꯑꯃꯅꯤ ꯑꯃꯗꯤ ꯃꯅꯤꯄꯨꯔꯗ ꯂꯩꯔꯤꯕ ꯂꯣꯛꯇꯥꯛ ꯄꯥꯠ ꯊꯨꯝꯍꯤ ꯆꯦꯟꯗ꯭ꯔꯕ ꯑꯗꯨꯒꯨꯝꯕ ꯄꯥꯠꯅꯤ ꯃꯁꯤꯁꯨ ꯌꯥꯝ ꯐꯖꯩ ꯌꯦꯡꯕꯗ ꯑꯗꯨꯛꯀꯤ ꯃꯇꯤꯛ ꯄꯨꯛꯅꯤꯡ ꯍꯨꯅꯤꯡꯉꯥꯏ ꯑꯣꯏ ꯍꯥꯏꯕꯗꯤ ꯃꯄꯥꯟꯗꯒꯤ ꯂꯥꯛꯄ ꯃꯤꯅ ꯌꯦꯡꯕꯗ ꯑꯗꯨꯛꯀꯤ ꯃꯇꯤꯛ ꯄꯦꯟꯒꯅꯤ ꯍꯥꯏꯕꯁꯦ ꯍꯥꯏꯅꯤꯡꯉꯤ ꯑꯃꯗꯤ ꯃꯅꯤꯄꯨꯔꯒꯤ ꯀꯩꯕꯨꯜ ꯂꯝꯖꯥꯎ ꯅꯦꯁꯅꯦꯜ ꯄꯥꯛ ꯃꯁꯤꯗ ꯂꯩꯔꯤꯕ ꯁꯉꯥꯏ ꯑꯇꯣꯞꯄ ꯃꯐꯝ ꯑꯃꯠꯇꯗꯁꯨ ꯐꯪꯗꯦ ꯃꯐꯝꯁꯤꯗ ꯅꯠꯇꯅ ꯃꯁꯤ ꯇꯥꯡꯅ ꯊꯣꯛꯄ ꯄꯣꯠ ꯑꯣꯏꯕꯅ ꯑꯇꯣꯞꯄꯒꯗꯤ ꯂꯥꯛꯄ ꯃꯤꯁꯤꯡꯅ ꯃꯐꯝꯁꯤꯒꯤ ꯁꯉꯥꯏ ꯌꯦꯡꯕꯗ ꯑꯗꯨꯛꯀꯤ ꯃꯇꯤꯛ ꯄꯨꯛꯅꯤꯡ ꯍꯨꯒꯅꯤ ꯑꯃꯗꯤ ꯑꯗꯨꯛꯀꯤ ꯃꯇꯤꯛ ꯍꯔꯥꯎꯒꯅꯤ ꯍꯥꯏꯕꯁꯤ ꯑꯩꯈꯣꯏꯅ ꯊꯥꯖꯩ ꯑꯃꯗꯤ ꯃꯅꯤꯄꯨꯔꯒꯤ ꯁꯤꯔꯣꯏ ꯂꯤꯂꯤ

ꯍꯥꯏꯕꯗꯤ ꯑꯥꯏ ꯑꯦꯟ ꯑꯦ ꯁꯨꯚꯥꯁꯆꯟꯗ꯭ꯔ ꯕꯣꯁ ꯅꯦꯇꯥꯖꯤ ꯁꯨꯚꯥꯁꯆꯟꯗ꯭ꯔ ꯕꯣꯁꯅ ꯍꯥꯏꯕꯗꯤ ꯃꯅꯤꯄꯨꯔ ꯅꯤꯡꯇꯝꯅꯕ ꯏꯟꯗꯤꯌꯥꯗ ꯕ꯭ꯔꯤꯇꯤꯁꯅ ꯄꯥꯜꯂꯤꯉꯩ ꯃꯇꯝꯗ ꯅꯤꯡꯇꯝ ꯂꯥꯟ ꯍꯧꯔꯛꯄꯗ ꯑꯩꯈꯣꯏ ꯃꯅꯤꯄꯨꯔꯒꯤ ꯑꯥꯏ ꯑꯦꯟ ꯑꯦ ꯃꯦꯃꯣꯔꯤꯌꯦꯜꯁꯦ ꯃꯣꯏꯔꯥꯡ ꯇꯥꯟꯅ ꯂꯥꯛꯈꯤ ꯑꯃꯗꯤ ꯃꯥꯒꯤ ꯅꯤꯡꯁꯤꯡ ꯈꯨꯕꯝ ꯁꯥꯒꯠꯇꯅ ꯃꯣꯏꯔꯥꯡꯗ ꯂꯩ ꯃꯁꯤꯁꯨ ꯌꯦꯡꯕꯗ ꯃꯇꯝꯗꯨꯗ ꯁꯤꯖꯤꯟꯅꯈꯤꯕ ꯇꯨꯄꯤ ꯅꯣꯡꯃꯩ ꯍꯥꯏꯕꯗꯤ ꯈꯣꯡꯎꯞ ꯀꯔꯝꯅ ꯂꯥꯛꯈꯤ ꯍꯥꯏꯕ ꯈꯔꯒꯤ ꯃꯃꯤꯗ ꯑꯩꯈꯣꯏꯅ ꯎꯕ ꯐꯪꯒꯅꯤ ꯑꯗꯨꯅ ꯃꯁꯤꯁꯨ ꯌꯦꯡꯕꯗ ꯑꯗꯨꯛꯀꯤ ꯃꯇꯤꯛ ꯀꯥꯅꯒꯅꯤ ꯍꯥꯏꯅ ꯑꯩꯅ ꯈꯜꯂꯤ ꯑꯃꯅ ꯑꯥꯔꯠ ꯑꯦꯟ ꯀ꯭ꯔꯥꯐꯀꯤ ꯃꯇꯥꯡꯗ ꯍꯥꯏꯔꯒꯗꯤ ꯀꯧꯅꯥꯅ ꯁꯥꯕ ꯍꯥꯏꯕꯗꯤ ꯀꯧꯅꯥꯒꯤ ꯕꯦꯒ ꯀꯧꯅꯥꯒꯤ ꯐꯛ ꯀꯧꯅꯥꯒꯤ ꯄꯣꯂꯥꯡ ꯍꯧꯖꯤꯛ ꯑꯗꯨꯛꯀꯤ ꯃꯇꯤꯛ ꯄꯥꯝꯅꯩ ꯑꯩꯈꯣꯏ ꯑꯗꯨꯛꯀꯤ ꯃꯇꯤꯛ ꯁꯤꯖꯤꯟꯅꯔꯦ ꯃꯁꯤꯒꯤ ꯄꯣꯠꯁꯤ ꯑꯩꯈꯣꯏꯅ ꯁꯤꯖꯤꯟꯅꯔꯕ ꯐꯔꯦ ꯈꯪꯉꯕ ꯄꯣꯠꯁꯦ ꯃꯌꯥꯝꯗꯁꯨ ꯈꯪꯍꯟꯅꯤꯡꯕ ꯎꯍꯟꯅꯤꯡꯕ ꯑꯗꯨꯅ ꯁꯨꯒꯨꯝꯕꯁꯤꯡꯁꯤ ꯌꯦꯡꯕ ꯂꯥꯛꯄꯗ ꯑꯗꯨꯛꯀꯤ ꯃꯇꯤꯛ ꯅꯨꯡꯉꯥꯏꯒꯅꯤ ꯑꯃꯗꯤ ꯀꯣꯜꯗ ꯁꯥꯔꯤꯕ ꯑꯩꯈꯣꯏꯒꯤ ꯏꯟꯅꯐꯤ ꯇꯣꯉꯥꯟꯅ ꯑꯩꯈꯣꯏꯅ ꯏꯟꯅꯐꯤ ꯃꯌꯦꯛ ꯊꯣꯛꯇꯅ ꯀꯩꯗꯧꯗꯅ ꯇꯧꯔꯤꯕꯁꯤꯒꯤ ꯃꯄꯥꯜ ꯂꯝꯒꯤ ꯃꯤꯅꯁꯨ ꯌꯥꯝꯅ ꯄꯥꯝꯅꯩ ꯂꯩꯁꯨ ꯌꯥꯝꯅ ꯂꯩꯕꯤ ꯑꯗꯨ ꯂꯥꯛꯂꯒ ꯌꯦꯡꯂꯒ ꯂꯩꯔꯒꯗꯤ ꯍꯥꯏꯕꯗꯤ ꯃꯥꯡꯗ ꯎꯔꯒꯗꯤ ꯍꯦꯟꯅ ꯄꯥꯝꯒꯅꯤ ꯍꯥꯏꯕꯒꯤ ꯊꯥꯖꯕꯗꯨ ꯂꯩ ꯑꯗꯨꯅ ꯑꯃꯨꯛꯇꯪ ꯂꯥꯛꯑꯒ ꯌꯦꯡꯍꯟꯅꯤꯡꯕ ꯑꯃꯗꯤ ꯃꯁꯤꯗ ꯁꯥꯔꯤꯕ ꯈ꯭ꯋꯥꯡꯒꯤ ꯐꯅꯦꯛ ꯐꯖꯩ ꯃꯤꯅꯁꯨ ꯌꯥꯝꯅ ꯄꯥꯝꯅꯩ ꯑꯗꯨꯕꯨ ꯂꯥꯛꯑꯒ ꯑꯃꯨꯛꯇꯪ ꯌꯦꯡꯍꯟꯅꯤꯡꯉꯤ ꯃꯌꯥꯝꯁꯨ ꯌꯦꯡꯉꯒꯁꯨ ꯐꯖꯩ ꯍꯥꯏꯕꯗꯨ ꯈꯪꯒꯅꯤ ꯄꯥꯝꯁꯨ ꯄꯥꯝꯒꯅꯤ ꯄꯥꯝꯁꯨ ꯄꯥꯝꯕꯤꯔꯦ ꯑꯃꯅ ꯃꯅꯤꯄꯨꯔꯗ ꯑꯩꯈꯣꯏ ꯌꯥꯎꯁꯪ ꯌꯥꯎꯁꯪ ꯀꯨꯝꯍꯩ ꯐꯖꯅ ꯄꯥꯡꯊꯣꯛꯏ ꯃꯐꯝꯁꯤꯗ ꯍꯥꯏꯕꯗꯤ ꯌꯥꯎꯁꯪ ꯅꯨꯃꯤꯠ ꯇꯔꯦꯠꯅꯤ ꯃꯄꯨꯡ ꯐꯥꯅ ꯄꯥꯡꯊꯣꯛꯏ ꯃꯣꯏꯅ ꯀꯃꯥꯏꯅ ꯇꯧꯒꯦ ꯍꯥꯏꯕ ꯃꯇꯝꯗ ꯃꯩꯇꯩ ꯏꯆꯤꯜ ꯏꯅꯥꯎꯁꯤꯡꯅ ꯑꯌꯨꯛ ꯑꯉꯟꯕꯗꯒꯤ ꯂꯝꯕꯤꯗ ꯄꯩꯁꯥ ꯈꯥꯏꯗꯅ ꯂꯝꯕꯤꯗ ꯒꯥꯔꯤ ꯊꯠꯇꯅ ꯄꯩꯁꯥ ꯅꯨꯡꯁꯥ ꯈꯥꯏ ꯈꯣꯠꯇꯅ ꯇꯧꯔꯒ ꯄꯩꯁꯥ ꯇꯨꯡꯖꯟꯖꯔꯒ ꯅꯨꯃꯤꯗꯥꯡꯒꯤ ꯃꯇꯝꯗ ꯃꯣꯏꯅ ꯊꯥꯕꯜ ꯆꯣꯡꯕ ꯃꯁꯤ ꯃꯔꯨꯑꯣꯏꯅ ꯇꯧꯋꯤ ꯑꯕꯦꯔ ꯇꯩꯕ ꯑꯗꯨꯅꯆꯤꯡꯕ ꯃꯁꯤ ꯌꯥꯝꯅ ꯅꯨꯡꯉꯥꯏ ꯌꯦꯡꯕꯗ ꯃꯁꯤ ꯑꯩꯈꯣꯏ ꯃꯅꯤꯄꯨꯔꯗ ꯄꯥꯡꯊꯣꯛꯏ ꯑꯃꯅ ꯆꯩꯔꯥꯎꯕ ꯆꯩꯔꯥꯎꯕꯁꯤꯁꯨ ꯆꯍꯤ ꯑꯃꯒꯤ ꯃꯅꯨꯡꯗ ꯑꯃꯨꯛꯇꯪ ꯄꯥꯡꯊꯣꯛꯄ ꯆꯩꯔꯥꯎꯕꯅꯤ ꯏꯃꯨꯡ ꯃꯅꯨꯡ ꯁꯦꯡꯗꯣꯛꯇꯅ ꯅꯨꯃꯤꯠꯁꯤꯗ ꯍꯥꯏꯕꯗꯤ ꯑꯅꯧꯕ ꯄꯣꯠꯆꯩ ꯂꯩꯁꯤꯟꯗꯅ ꯀꯩꯀꯥ ꯌꯥꯝ ꯇꯧꯋꯤ ꯑꯗꯒꯤ ꯃꯨꯁꯂꯤꯝ ꯏꯆꯤꯜ ꯏꯅꯥꯎꯁꯤꯡꯒꯤꯅ ꯏꯠ ꯍꯥꯏ ꯇꯥꯔꯦ ꯏꯠꯁꯦ ꯃꯣꯏꯁꯨ ꯊꯥ ꯑꯃ ꯆꯔꯥ ꯍꯦꯜꯂꯨꯔꯕ ꯃꯇꯨꯡꯗ ꯄꯥꯡꯊꯣꯛꯄ ꯑꯗꯨꯒꯨꯝꯕ ꯅꯨꯡꯉꯥꯏꯔꯕ ꯀꯨꯝꯍꯩ ꯑꯃꯅꯤ ꯃꯁꯤꯁꯦ ꯂꯥꯛꯑꯒ ꯃꯐꯝꯁꯤ ꯀꯝꯗꯧꯗꯣ ꯍꯥꯏꯕꯗꯣ ꯌꯦꯡꯕꯤꯔꯒ ꯈꯪꯒꯅꯤ ꯑꯃꯅ ꯁꯉꯥꯏ ꯐꯦꯁꯇꯤꯕꯦꯜ ꯃꯅꯤꯄꯨꯔꯗ ꯁꯉꯥꯏ ꯐꯦꯁꯇꯤꯕꯦꯜ ꯃꯄꯨꯡ ꯐꯥꯅ ꯄꯥꯡꯊꯣꯛꯏ ꯆꯍꯤ ꯑꯃꯗ ꯑꯃꯨꯛꯇꯪ ꯄꯥꯡꯊꯣꯛꯏ ꯃꯁꯤ ꯃꯐꯝ ꯀꯌꯥꯗꯒꯤ ꯃꯤꯑꯣꯏꯅ ꯄꯥꯔꯇꯤꯁꯤꯄꯦꯠ ꯇꯧꯕ ꯂꯥꯛꯏ ꯃꯅꯤꯄꯨꯔꯒꯤ ꯍꯧꯈ꯭ꯔꯕ ꯑꯔꯤꯕ ꯃꯁꯥꯟꯅ ꯁꯒꯣꯜ ꯀꯥꯡꯖꯩ ꯄꯣꯂꯣ ꯍꯥꯏꯔꯤꯕꯁꯦ ꯃꯁꯤꯒꯤ ꯃꯦꯂꯥ ꯃꯅꯨꯡꯁꯤꯗ ꯄꯥꯡꯊꯣꯛꯏ ꯑꯃꯗꯤ ꯏꯟꯇꯔꯅꯦꯁꯅꯦꯜꯒꯤ ꯊꯥꯛꯇ ꯑꯇꯣꯞꯄ ꯖꯒꯥꯗꯒꯤ ꯃꯤ ꯂꯥꯛꯑꯒ ꯑꯩꯈꯣꯏꯒꯤ ꯃꯦꯂꯥꯁꯦ ꯌꯥꯎꯋꯤ ꯑꯗꯩ ꯃꯣꯏꯅ ꯃꯄꯨꯡ ꯐꯥꯅ ꯌꯦꯡꯕꯤ ꯑꯃꯗꯤ ꯃꯦꯂꯥꯁꯤꯗ ꯑꯩꯈꯣꯏꯅ ꯍꯥꯟꯅ ꯁꯤꯖꯤꯟꯅꯔꯝꯕ ꯑꯃꯗꯤ ꯍꯧꯖꯤꯛ ꯇꯧꯔꯤꯕ ꯃꯇꯝꯁꯤꯒꯤ ꯆꯥꯅꯔꯕ ꯄꯣꯠꯂꯝ ꯀꯌꯥ ꯄꯨꯊꯣꯛꯇꯨꯅ ꯃꯌꯥꯝꯗ ꯌꯦꯡꯍꯜꯂꯤ ꯑꯃꯗꯤ ꯃꯌꯥꯝꯗ ꯍꯧꯖꯤꯛ ꯁꯤꯁꯤ ꯂꯩꯔꯤ ꯁꯤ ꯍꯩꯔꯤ ꯍꯥꯏꯕꯗꯨ ꯇꯧꯋꯤ ꯏꯁꯩ ꯅꯣꯡꯃꯥꯏ ꯌꯥꯎꯋꯤ ꯑꯃꯗꯤ ꯑꯩꯈꯣꯏ ꯃꯐꯝꯁꯤꯗ ꯆꯠꯅꯔꯤꯕ ꯍꯥꯏꯕꯗꯤ ꯑꯩꯈꯣꯏ ꯃꯐꯝꯁꯤꯗ ꯁꯦꯠꯂꯤꯕ ꯐꯤꯔꯣꯟꯒꯤ ꯑꯃꯗꯤ ꯍꯧꯖꯤꯛ ꯉꯥꯡꯅꯔꯤꯕ ꯂꯣꯟ ꯑꯩꯈꯣꯏ ꯆꯥꯅꯔꯤꯕ ꯇꯧꯔꯤꯕ ꯄꯨꯝꯅꯃꯛꯁꯤ ꯃꯦꯂꯥ ꯑꯩꯈꯣꯏꯅ ꯆꯍꯤ ꯑꯃꯒꯤ ꯃꯅꯨꯡꯗ ꯑꯃꯨꯛꯇꯪ ꯇꯧꯕ ꯁꯉꯥꯏ ꯐꯦꯁꯇꯤꯚꯦꯜꯁꯤꯗ ꯑꯅꯝꯕꯅ ꯂꯣꯏꯅ ꯎꯠꯂꯤ ꯃꯄꯥꯜ ꯂꯝꯗꯒꯤꯁꯨ ꯃꯤ ꯌꯥꯝꯅ ꯄꯥꯔꯇꯤꯁꯤꯄꯦꯠ ꯇꯧꯕꯤ ꯃꯗꯨ ꯃꯣꯏꯅꯁꯨ ꯌꯥꯝꯅ ꯄꯨꯛꯅꯤꯡ ꯆꯪꯅ ꯌꯥꯎꯕꯤ ꯑꯃꯗꯤ ꯑꯩꯈꯣꯏꯕꯨꯁꯨ ꯁꯄꯣꯔꯠ ꯌꯥꯝꯅ ꯇꯧꯕꯤ ꯑꯗꯨ ꯃꯁꯤ ꯌꯦꯡꯚꯗ ꯌꯥꯝ ꯀꯥꯟꯅꯒꯅꯤ ꯍꯥꯏꯔꯤꯕ ꯄꯣꯠꯁꯤꯡꯁꯦ ꯑꯃꯃꯝꯇ ꯃꯁꯥ ꯈꯥꯏꯅ ꯍꯥꯏꯔꯨꯗ꯭ꯔꯒꯁꯨ ꯑꯃꯨꯛꯇꯪ ꯂꯥꯛꯂꯒ ꯃꯁꯤꯕꯨ ꯌꯦꯡꯕꯗ ꯑꯗꯨꯛꯀꯤ ꯃꯇꯤꯛ ꯅꯨꯡꯉꯥꯏꯒꯅꯤ ꯍꯥꯏꯕꯁꯦ ꯑꯩꯒꯤ ꯊꯥꯖꯕꯅꯤ ꯂꯥꯛꯄꯤꯌꯨ ꯑꯃꯨꯛꯇꯪ ꯌꯦꯡꯕꯤꯌꯨ ꯃꯅꯤꯄꯨꯔꯒꯤ ꯆꯠꯅ ꯂꯣꯟꯆꯠ ꯅꯥꯠ ꯆꯠꯅꯕꯤ ꯁꯦ ꯂꯥꯛꯑꯒ ꯎꯔꯒ ꯂꯣꯏꯅ ꯈꯪꯒꯅꯤ ꯍꯥꯏꯕꯁꯦ ꯊꯥꯖꯕ ꯊꯝꯖꯒꯦ